ꯌꯥꯝ ꯊꯥꯒꯠꯆꯔꯤ ꯑꯁꯨꯃꯥꯏꯅ ꯑꯩꯈꯣꯏꯒꯤ ꯑꯦꯔꯤꯌꯥꯁꯤꯗ ꯉꯥ ꯐꯥꯐꯝ ꯐꯤꯁ ꯑꯦꯚꯥꯏꯂꯦꯕꯜ ꯍꯥꯏꯕ ꯑꯩꯒꯤ ꯑꯦꯔꯤꯌꯥꯁꯤꯗ ꯐꯪꯖꯕ ꯉꯥ ꯍꯥꯏꯕꯁꯤ ꯃꯐꯝꯁꯦ ꯑꯩꯒꯤ ꯄꯥꯠ ꯑꯩꯒꯤ ꯅꯤꯌꯥꯔꯦꯁ ꯄꯥꯠ ꯍꯥꯏꯕ ꯂꯩ ꯁꯤꯒꯨꯝꯕ ꯄꯥꯠꯁꯤꯗ ꯆꯠꯂꯒ ꯑꯩꯍꯥꯛꯅ ꯐꯥꯖꯕ ꯑꯁꯤ ꯐꯪꯉꯤ ꯃꯔꯝ ꯑꯗꯨꯅ ꯄꯥꯠ ꯍꯥꯏꯕ ꯃꯐꯝꯁꯦ ꯑꯩꯈꯣꯏꯒꯤ ꯏꯅꯛ ꯅꯛꯄ ꯖꯒꯥ ꯑꯃꯗ ꯄꯥꯠ ꯑꯃ ꯂꯩꯔꯨꯔꯕꯅꯤꯅ ꯑꯩꯈꯣꯏꯅ ꯐꯥꯖꯕꯁꯤ ꯐꯪꯉꯤ ꯃꯔꯝ ꯑꯗꯨꯅ ꯑꯩꯈꯣꯏꯅ ꯆꯠꯄ ꯃꯇꯝꯗ ꯉꯥ ꯐꯥꯕ ꯆꯠꯄ ꯃꯇꯝꯗ ꯑꯩꯈꯣꯏꯅ ꯄꯨꯔꯤꯕ ꯈꯨꯠꯂꯥꯏ ꯑꯩꯈꯣꯏꯅ ꯉꯥꯗꯨ ꯐꯥꯅꯅꯕ ꯊꯤꯕ ꯌꯥꯅꯅꯕꯒꯤꯗꯃꯛꯇ ꯑꯩꯈꯣꯏꯅ ꯂꯣꯡ ꯄꯨꯏ ꯑꯣꯔ ꯅꯠꯇ꯭ꯔꯒ ꯊꯥꯡꯒꯣꯜ ꯄꯨꯔꯒ ꯂꯦꯟ ꯈꯣꯠꯇꯅ ꯑꯩꯈꯣꯏꯅ ꯄꯥꯠꯁꯤꯗ ꯆꯠꯂꯒ ꯐꯥꯕ ꯐꯪꯉꯤ ꯃꯔꯝ ꯑꯗꯨꯅ ꯄꯥꯠ ꯍꯥꯏꯕ ꯃꯐꯝꯁꯤꯗ ꯑꯩꯈꯣꯏꯒꯤ ꯈ꯭ꯋꯥꯏꯗꯒꯤ ꯉꯥ ꯉꯥ ꯐꯥꯐꯝ ꯑꯌꯥꯝꯕ ꯖꯒꯥꯅꯤ ꯍꯥꯏꯅ ꯂꯧꯏ ꯑꯣꯔ ꯅꯠꯇ꯭ꯔꯒ ꯈꯔ ꯈꯔ ꯐꯥꯒꯦ ꯍꯥꯏꯔꯗꯤ ꯑꯩꯒꯤ ꯅꯤꯌꯔꯔꯦꯁ ꯑꯩꯒꯤ ꯂꯕꯨꯛ ꯑꯗꯨꯗ ꯑꯩꯈꯣꯏꯅ ꯐꯥꯕ ꯐꯪꯉꯤ ꯅꯤꯌꯔꯔꯦꯁ ꯍꯥꯏꯕ ꯑꯩꯒꯤ ꯂꯕꯨꯛꯁꯤꯗ ꯑꯩꯅ ꯐꯥꯕ ꯃꯇꯝꯗ ꯉꯥ ꯃꯆꯥ ꯃꯆꯥ ꯌꯥꯝꯅ ꯊꯣꯏꯗꯣꯛ ꯍꯦꯟꯗꯣꯛꯅ ꯐꯥꯕꯗꯤ ꯉꯝꯗꯦ ꯃꯔꯝꯗꯤ ꯉꯥ ꯂꯩꯇꯕꯅꯤꯅ ꯑꯗꯨꯕꯨ ꯑꯌꯥꯝꯕ ꯉꯥ ꯂꯩꯐꯝ ꯖꯒꯥꯗꯗꯤ ꯑꯩꯒꯤ ꯄꯥꯠ ꯄꯥꯠ ꯑꯅꯛꯄ ꯄꯥꯠ ꯑꯃ ꯂꯩ ꯑꯗꯨꯗ ꯑꯩꯈꯣꯏꯅ ꯆꯠꯂꯒ ꯍꯥꯏꯔꯤꯕ ꯇꯨꯡꯒꯣꯟ ꯊꯥꯡꯒꯣꯟ ꯑꯗꯨꯒ ꯂꯣꯡ ꯄꯨꯗꯨꯅ ꯁꯨꯃꯥꯏꯅ ꯑꯩꯈꯣꯏꯅ ꯊꯤꯔꯒ ꯈꯣꯠꯂꯒ ꯉꯥ ꯂꯩꯕ ꯖꯒꯥꯁꯦ ꯆꯪꯉꯨꯗꯅ ꯐꯥꯗꯅ ꯑꯁꯨꯃꯥꯏꯅ ꯑꯩꯈꯣꯏꯅ ꯉꯥꯁꯦ ꯐꯥꯕ ꯐꯪꯉꯤ ꯑꯗꯨꯅ ꯄꯨꯝꯅꯃꯛ ꯑꯁꯦ ꯑꯩꯒꯤ ꯉꯥ ꯐꯥꯐꯝ ꯖꯒꯥ ꯑꯅꯛꯄ ꯑꯁꯤꯗ ꯑꯨꯈꯣꯏꯅ ꯁꯨꯝ ꯐꯥꯗꯨꯅ ꯑꯩꯈꯣꯏꯅ ꯆꯥꯕꯁꯦ ꯐꯪꯉꯤ ꯍꯥꯏꯕꯁꯦ ꯑꯩꯍꯥꯛꯅ ꯊꯝꯖꯅꯤꯡꯉꯤ